ꯀꯧꯕ꯭ꯔꯨ ꯆꯤꯡ ꯀꯥꯔꯨꯕ ꯑꯗꯨ ꯌꯥꯝꯅ ꯅꯨꯡꯉꯥꯏ ꯀꯥꯕ ꯍꯧꯔꯛꯄ ꯀꯥꯕ ꯍꯧꯔꯛꯄ ꯑꯃꯗꯤ ꯃꯌꯥꯏ ꯆꯜꯂꯛꯄꯗ ꯌꯥꯝꯅ ꯋꯥꯔꯕꯁꯨ ꯄꯟꯊꯨꯡꯐꯝ ꯌꯧꯔꯛꯄ ꯃꯇꯝꯗꯗꯤ ꯃꯌꯥꯝ ꯇꯤꯟꯗꯨꯅ ꯂꯩꯔꯝꯕ ꯉꯥꯏꯗꯨꯅ ꯂꯩꯔꯝꯕ ꯑꯃꯗꯤ ꯀꯥꯃꯤꯟꯅꯔꯛꯂꯤꯕ ꯃꯌꯥꯁꯤꯡ ꯑꯗꯨꯅ ꯌꯥꯎꯔꯛ ꯌꯥꯎꯔꯛꯂꯤꯕ ꯄꯣꯠꯁꯤꯡ ꯑꯗꯨ ꯌꯦꯟꯅꯗꯨꯅ ꯁꯤꯌꯔ ꯇꯧꯅꯗꯨꯅ ꯑꯩꯈꯣꯏꯅ ꯑꯥ ꯃꯊꯛꯇ ꯀꯦꯝ ꯇꯧꯗꯨꯅ ꯑꯗꯒꯤ ꯃꯅꯤꯄꯨꯔꯒꯤ ꯈ꯭ꯋꯥꯏꯗꯒꯤ ꯋꯥꯡꯕ ꯃꯐꯝ ꯑꯗꯨꯗꯒꯤ ꯃꯅꯤꯄꯨꯔꯒꯤ ꯑꯣꯏꯕ ꯁꯛꯇꯝ ꯑꯗꯨ ꯌꯦꯡꯂꯛꯄ ꯃꯇꯝꯗ ꯌꯥꯝꯅ ꯐꯖꯅꯤꯡꯉꯥꯏ ꯑꯣꯏꯕ ꯄꯨꯛꯅꯤꯡ ꯁꯨꯝꯍꯠꯅꯤꯡꯉꯥꯏ ꯑꯣꯏꯕ ꯃꯑꯣꯡ ꯑꯗꯨ ꯎꯕ ꯐꯪꯏ